ꯈ꯭ꯔꯤꯁꯃꯥꯁꯇ ꯂꯥꯛꯀꯗ꯭ꯔꯣ ꯍꯧꯖꯤꯛ ꯀꯥꯟ ꯑꯩ ꯏꯝꯐꯥꯜꯗ ꯂꯩ ꯑꯩ ꯂꯥꯛꯄ ꯉꯝꯒꯗ꯭ꯔꯥ ꯈꯪꯗ꯭ꯔꯦꯅꯦ ꯑꯗꯨꯒꯤꯗꯃꯛꯇ ꯅꯪ ꯂꯥꯛꯀꯗ꯭ꯔꯥ ꯍꯥꯏꯅ ꯍꯪꯒꯦ ꯍꯥꯏꯅ ꯀꯣꯜ ꯇꯧꯔꯛꯄ ꯑꯁ ꯍꯣꯏꯅꯦ ꯅꯣꯏ ꯆꯠꯂꯗꯤ ꯑꯩꯁꯨ ꯆꯠꯅꯤꯡꯉꯦꯅꯦ ꯀꯃꯥꯏꯅ ꯇꯧꯁꯤꯔꯥꯀꯣ ꯑꯗꯣ ꯑꯇꯣꯄꯄ ꯃꯔꯨꯞꯁꯤꯡꯁꯨ ꯆꯠꯀꯅꯤ ꯍꯥꯏꯕ꯭ꯔꯥ ꯆꯠꯂꯣꯏ ꯍꯥꯏꯕ꯭ꯔꯥ ꯑꯗꯨ ꯆꯠꯀꯦ ꯍꯥꯏꯔꯗꯤ ꯃꯤ ꯂꯣꯏꯅꯃꯛ ꯆꯠꯀꯅꯤ ꯍꯥꯏꯔꯗꯤ ꯑꯩꯁꯨ ꯌꯥꯎꯒꯦ ꯑꯗꯨꯒ ꯆꯠꯂꯣꯏ ꯍꯥꯏꯔꯗꯤ ꯑꯩꯁꯨ ꯆꯠꯇꯤ ꯆꯠꯅꯤꯡꯗꯕ ꯃꯇꯝ ꯂꯩꯇꯕꯒꯤꯀꯣ ꯍꯣꯏ ꯍꯣꯏ ꯍꯪꯕꯤꯌꯣ ꯑꯩꯗꯤ ꯅꯝꯕꯔꯁꯨ ꯂꯣꯏꯅꯃꯛ ꯑꯥ ꯇꯧꯔꯒ ꯂꯩꯔꯝꯗ꯭ꯔꯦ ꯅꯪꯒꯤ ꯅꯪꯒꯤ ꯅꯝꯕꯔꯁꯨ ꯑꯇꯣꯞꯄ ꯃꯤꯗ ꯊꯤꯔꯛꯂꯒ ꯀꯣꯜ ꯇꯧꯔꯛꯄꯅꯦ ꯍꯣꯏ ꯂꯧꯈ꯭ꯔꯦ ꯈꯝꯁꯃꯤꯗ

ꯂꯩꯇ꯭ꯔꯕꯅꯤꯅ ꯑꯗꯨꯝ ꯂꯧꯈ꯭ꯔꯦ ꯑꯗꯨ ꯑꯝ ꯈ꯭ꯔꯤꯁꯃꯥꯁꯇꯗꯤꯀꯣ ꯂꯥꯛꯀꯦ ꯍꯥꯏꯔꯗꯤ ꯑꯩꯈꯣꯏ ꯃꯔꯨꯞꯁꯤꯡ ꯄꯨꯂꯞ ꯂꯥꯛꯃꯤꯟꯅꯁꯦ ꯑꯗꯨꯒ ꯅꯪ ꯇꯥꯟꯅꯔꯒ ꯑꯗꯨꯝ ꯑꯩꯉꯣꯟꯗꯁꯨ ꯄꯥꯎ ꯍꯥꯏꯕꯤꯔꯝꯃꯣ ꯅꯣꯏ ꯏꯃꯨꯡꯁꯨ ꯂꯣꯏꯅꯃꯛ ꯆꯠꯀꯗ꯭ꯔꯥ ꯑꯣ ꯑꯣ ꯂꯣꯏꯅꯃꯛ ꯆꯠꯀꯅꯤ ꯍꯥꯏꯔꯝꯃꯤꯅꯦ ꯑꯥꯗ ꯉꯔꯥꯡ ꯀꯣꯜ ꯇꯧꯕ ꯑꯗꯣ ꯑꯩꯁꯨ ꯏꯊꯟꯗꯗꯤ ꯇꯣꯛꯅꯤꯡꯗꯕꯒꯤ ꯑꯗꯨꯝ ꯆꯠꯁꯦ ꯍꯥꯏꯅ ꯈꯟꯗꯤ ꯈꯟꯕ ꯍꯣꯏꯅꯦ ꯑꯗꯨ ꯑꯣꯏꯔꯗꯤ ꯈꯔ ꯎꯝ ꯅꯪ ꯍꯪꯕꯤꯔꯣꯀꯣ ꯑꯗꯨꯗꯤ ꯍꯣꯏ ꯍꯣꯏ ꯅꯪꯁꯨ ꯈꯪꯕꯤꯔꯣ ꯑꯗꯨꯒ ꯎꯝ ꯑꯩꯒꯤ ꯑꯩꯕꯨ ꯁꯤꯒꯤ ꯅꯝꯕꯔꯗ ꯑꯗꯨꯝ ꯀꯣꯜ ꯇꯧꯕꯤꯔꯣ ꯅꯠꯇ꯭ꯔꯒ ꯑꯩꯒꯤ ꯅꯝꯕꯔ ꯁꯦꯐ ꯇꯧꯔꯝꯃꯣ ꯑꯅꯧꯕ ꯅꯪ ꯈꯪꯕ꯭ꯔꯥ ꯎꯝ ꯍꯣꯏ ꯍꯣꯏ ꯑꯗꯨꯒ ꯍꯥꯏꯕꯤꯌꯣꯀꯣ ꯑꯗꯨꯗꯤ ꯎꯝ ꯃꯊꯪꯗ ꯊꯦꯡꯅꯁꯦ ꯑꯣ ꯍꯣꯏ ꯃꯪ ꯐꯔꯁꯦ